ꯍꯦꯜꯂꯣ ꯑꯣ ꯍꯦꯜꯂꯣ ꯃꯦꯗꯥꯝ ꯃꯅꯣꯔꯃꯥ ꯑꯣꯏꯔꯕ꯭ꯔꯥ ꯑꯣ ꯑꯩ ꯑꯩ ꯏꯁꯇꯨꯗꯦꯟꯅꯦꯕ ꯑꯩ ꯀ꯭ꯂꯥꯁ ꯀꯩꯅꯣ ꯀ꯭ꯂꯥꯁ ꯅꯥꯏꯟꯒꯤ ꯀꯥꯕ ꯀꯩꯅꯣꯅꯦ ꯑꯩ ꯀꯩꯅꯣꯗꯣ ꯑꯩꯈꯣꯏ ꯍꯟꯗꯛ ꯂꯥꯟ ꯀꯩꯀꯩ ꯇꯧꯕꯁꯤꯗꯀꯣ ꯑꯩ ꯏꯔꯥꯡ ꯀꯩꯀꯩ ꯇꯧꯕꯁꯤꯅ ꯀ꯭ꯂꯥꯁ ꯇꯨꯁꯨ ꯌꯥꯝ ꯃꯇꯝ ꯅꯥꯏꯗ꯭ꯔꯕ ꯑꯗꯨꯅ ꯑꯩ ꯇꯥꯛꯄꯗꯣ ꯌꯥꯝ ꯌꯥꯎꯗꯤ ꯌꯥꯎꯅꯤꯡꯕ ꯃꯦꯗꯥꯝꯒꯤ ꯀ꯭ꯂꯥꯁꯇꯣ ꯑꯗꯣ ꯀꯔꯝ ꯀꯔꯝꯕ ꯐ꯭ꯔꯤ ꯑꯣꯏꯕꯅꯣ ꯀꯔꯤ ꯀꯔꯤ ꯀꯥꯟꯅꯕꯅꯣ ꯑꯗꯨ ꯀꯔꯝꯕ ꯀꯔꯤ ꯀꯔꯤ ꯇꯧ ꯌꯥꯏꯗꯣ ꯑꯃꯇ ꯍꯥꯏꯕꯤꯔꯛꯑꯣꯒꯦ ꯎꯝ ꯑꯧ ꯑꯧ ꯅꯨꯡꯉꯥꯏꯇꯦ ꯑꯗꯨꯁꯨ ꯅꯠꯇꯦ ꯑꯩ ꯑꯩ ꯍꯪꯉꯤꯁꯦ ꯃꯦꯗꯥꯝꯅ ꯀꯩ ꯍꯣꯔꯦꯟ ꯁ꯭ꯀꯨꯜ ꯃꯦꯗꯥꯝꯁꯨ ꯁ꯭ꯀꯨꯜ ꯂꯥꯛꯇꯣꯏꯅꯤꯗꯅ ꯑꯗꯣ ꯁ꯭ꯀꯨꯜꯗꯨꯗ ꯃꯦꯗꯥꯝꯒꯤ ꯐ꯭ꯔꯤ ꯇꯥꯏꯝꯒꯨꯝꯕ ꯂꯩꯕ꯭ꯔꯥ ꯑꯩ ꯍꯌꯦꯡ ꯑꯩ ꯑꯩ ꯑꯇꯩ ꯀ꯭ꯂꯥꯁꯇ ꯑꯩꯅ ꯈꯤꯇꯪ ꯑꯦꯗꯖꯁ ꯇꯧꯕ ꯌꯥꯕ ꯏꯪꯂꯤꯁꯀꯨꯝꯕ ꯀ꯭ꯂꯥꯁ ꯀꯩꯀꯩ ꯑꯩꯅ ꯈꯔ ꯀꯩꯅꯣ ꯈꯨꯠꯂꯣꯏꯅꯕ ꯀ꯭ꯂꯥꯁꯇꯤ ꯑꯩ ꯑꯗꯨꯝ ꯑꯦꯗꯖꯁ ꯇꯧꯖꯔꯛꯀꯦ ꯑꯗꯨꯒꯤ ꯉꯁꯤ ꯍꯌꯦꯡꯒꯨꯝꯕꯁꯦ ꯀꯔꯝ ꯀꯥꯟꯗ ꯐ꯭ꯔꯤ ꯂꯩꯅꯤ

ꯎꯝ ꯎꯝ ꯑꯣ ꯍꯣꯏ ꯍꯣꯏ ꯃꯦꯗꯥꯝ ꯑꯗꯨꯗꯤ ꯑꯗꯨꯗꯤ ꯑꯩꯁꯨ ꯍꯥꯏꯔꯛꯑꯒꯦ ꯑꯗꯣ ꯃꯦꯗꯥꯝꯒ ꯑꯩ ꯀꯩꯅꯣ ꯇꯧꯕꯁꯦ ꯍꯧꯖꯤꯛ ꯑꯩ ꯗꯥꯟꯁꯁꯦ ꯀꯃꯥꯏ ꯀꯃꯥꯏꯅ ꯑꯣꯞꯁꯟꯒꯨꯝꯕ ꯂꯩꯒꯦꯕ ꯍꯌꯦꯡ ꯀꯩꯅꯣ ꯀꯣꯟꯅ ꯀꯔꯤ ꯀꯥꯟꯅꯔꯛꯄ ꯌꯥꯏ ꯅꯠꯇꯔꯒ ꯍꯧꯖꯤꯛ ꯇꯝꯕꯁꯦ ꯑꯩꯈꯣꯏ ꯑꯩꯈꯣꯏꯒꯤ ꯃꯅꯤꯄꯨꯔꯒꯤ ꯐꯣꯛ ꯗꯥꯟꯁ ꯅꯠꯇ꯭ꯔꯒ ꯃꯄꯥꯟꯒꯤ ꯚꯥꯔꯠ ꯅꯥꯇꯤꯌꯥꯝꯒꯨꯝꯕ ꯑꯁꯤꯒꯨꯝꯕ ꯅꯠꯇ꯭ꯔꯒ ꯑꯩꯈꯣꯏ ꯁ꯭ꯋꯥꯏꯒꯤ ꯑꯅꯧꯕ ꯃꯣꯗꯔꯟꯗ ꯕ꯭ꯔꯦꯛ ꯗꯥꯟꯁ ꯀꯨꯝꯕꯁꯦ ꯀꯔꯤ ꯀꯔꯤꯅ ꯀꯅꯥꯒꯦ

ꯑꯥ ꯑꯣ ꯑꯣ ꯑꯣ ꯍꯣ ꯍꯣ ꯐꯔꯦ ꯃꯥꯅꯦ ꯃꯥꯅꯦ ꯑꯥ

ꯇꯧꯔꯁꯤ ꯇꯧꯔ ꯍꯥꯏꯈ꯭ꯔꯒꯦ ꯍꯣꯏ ꯑꯗꯨꯅꯤ ꯑꯩꯁꯨ ꯑꯩꯒꯤ ꯅꯣꯇꯤꯁꯇ ꯍꯥꯏꯐꯦꯠ ꯊꯣꯛꯈ꯭ꯔꯒꯦ ꯑꯩꯈꯣꯏ ꯀ꯭ꯂꯥꯁ ꯂꯤꯗꯔꯗ ꯍꯥꯏꯔꯒꯦ ꯑꯩꯈꯣꯏꯒꯤ ꯀ꯭ꯂꯥꯁ ꯑꯦ ꯕꯤꯗꯣ ꯀꯔꯝꯕ ꯁꯦꯛꯁꯟꯒꯤ ꯃꯤꯗꯣ ꯑꯗꯨꯝ ꯃꯤ ꯌꯥꯡꯈꯩꯗꯩꯗꯤ ꯍꯦꯟꯅ ꯃꯈꯥ ꯇꯥꯔꯛ ꯑꯔꯣꯏꯒꯦ ꯑꯗꯨꯝ ꯌꯥꯝꯅ ꯑꯗꯨꯝ ꯂꯥꯛꯑꯒꯦ ꯀ꯭ꯂꯥꯁ ꯂꯣꯏꯕꯗ ꯍꯌꯦꯡ ꯑꯗꯨꯝ ꯊꯦꯡꯅꯔꯁꯤꯀꯣ ꯐꯔꯦ ꯐꯔꯦ ꯃꯦꯗꯥꯝ ꯑꯗꯨꯗꯤ ꯊꯝꯃꯦ ꯍꯧꯔꯁꯤ ꯍꯧꯔꯁꯤ ꯊꯝꯃꯦ ꯊꯝꯃꯦ ꯑꯗꯨꯗꯤ